ꯃꯅꯤꯄꯨꯔꯤ ꯂꯣꯜ ꯑꯁꯤ ꯈ꯭ꯋꯥꯏꯗꯒꯤ ꯃꯔꯨꯑꯣꯏꯕ ꯂꯣꯜ ꯑꯃꯅꯤ ꯃꯁꯤ ꯃꯌꯥꯝꯅ ꯏꯀꯥꯏ ꯈꯨꯝꯅꯕ ꯂꯣꯜ ꯑꯃꯅꯤ ꯃꯁꯤꯗ ꯑꯩꯈꯣꯏꯒꯤ ꯆꯪꯗ꯭ꯔꯕ ꯌꯥꯗ꯭ꯔꯕ ꯂꯣꯜ ꯈꯨꯗꯤꯡꯃꯛ ꯑꯩꯈꯣꯏꯒꯤ ꯁꯨꯅ ꯂꯩꯖꯩ ꯃꯤꯌꯥꯝ ꯃꯤꯄꯥꯜ ꯇꯥꯡꯗꯦ